ꯉꯜꯂꯤꯉꯩ ꯃꯇꯝꯗꯗꯤ ꯄꯦꯄꯔꯗ ꯏꯅꯔꯝꯏ ꯑꯩꯁꯨ ꯄꯦꯄꯔꯗ ꯏꯕꯁꯤ ꯄꯥꯝꯃꯤ ꯍꯥꯏꯕꯗꯤ ꯍꯧꯖꯤꯛ ꯄꯦꯄꯔꯗ ꯏꯕꯒ ꯃꯣꯕꯥꯏꯜ ꯑꯃꯁꯨꯡ ꯂꯦꯞꯇꯣꯞꯇ ꯏꯕꯒ ꯈꯦꯠꯅꯕ ꯀꯌꯥ ꯑꯃꯔꯣꯝ ꯂꯩ ꯃꯣꯕꯥꯏꯜꯗ ꯑꯩꯕꯅ ꯑꯩꯈꯣꯏꯅ ꯈꯨꯠꯅ ꯏꯕꯒꯤ ꯌꯥꯎꯔꯔꯣꯏ ꯃꯦꯟꯂꯤ ꯑꯩꯈꯣꯏꯅ ꯇꯥꯏꯞꯄꯤꯡ ꯇꯧꯔꯒ ꯏꯕꯅꯤ ꯃꯁꯤ ꯀꯝꯄꯤꯇꯔꯤ ꯀꯝꯄ꯭ꯌꯨꯇꯔꯅ ꯑꯗꯨꯝ ꯊꯣꯛꯆꯔꯛꯄꯅꯤ ꯑꯗꯨꯕꯨ ꯄꯦꯄꯔꯗ ꯏꯕꯒꯤ ꯀꯥꯟꯅꯕ ꯍꯥꯏꯔꯒꯗꯤ ꯑꯩꯈꯣꯏꯅ ꯄꯦꯄꯔꯗ ꯏꯕꯗ ꯈꯠꯏꯒꯤ ꯐꯖꯕ ꯑꯃꯁꯨꯡ ꯈꯨꯏꯗꯁꯨ ꯅꯠꯇ꯭ꯔꯁꯨ ꯑꯩꯉꯣꯟꯗ ꯅꯣꯂꯦꯖ ꯍꯦꯟꯒꯠꯄ ꯀꯌꯥ ꯑꯃ ꯌꯥꯎꯏ ꯄꯦꯄꯔꯗ ꯏꯕꯅ ꯄꯦꯄꯔꯗ ꯏꯕꯁꯤꯒ ꯃꯣꯕꯥꯏꯜꯗ ꯏꯕꯒ ꯀꯥꯟꯅꯕꯗꯤ ꯄꯦꯄꯔꯗ ꯏꯕꯅ ꯍꯦꯟꯅ ꯀꯥꯟꯅꯩ ꯑꯥꯅ ꯈꯟꯖꯩ